ꯑꯋꯥꯡ ꯚꯥꯔꯠꯀꯤ ꯑꯣꯏꯅꯗꯤ ꯂꯣꯟꯁꯦ ꯍꯤꯟꯗꯤ ꯏꯪꯂꯤꯁꯅ ꯑꯌꯥꯝꯕ ꯂꯣꯜꯂꯤ ꯑꯗꯨꯒ ꯆꯥꯕ ꯊꯛꯄꯒꯤ ꯑꯣꯏꯔꯒꯗꯤ ꯍꯋꯥꯏ ꯊꯣꯡꯕꯒꯨꯝꯕ ꯑꯗꯒꯤꯗꯤ ꯆꯄꯥꯇꯤ ꯄꯥꯔꯣꯊꯥ ꯁꯤꯒꯨꯝꯕ ꯆꯥꯏ ꯑꯗꯒ ꯗ꯭ꯔꯦꯁꯃꯛꯇ ꯑꯣꯏꯔꯒꯅ ꯁꯥꯜꯋꯥꯔ ꯖꯤꯟꯁ ꯀꯨꯔꯇꯤ ꯁꯦꯠꯂꯤ ꯏꯗꯨꯀꯦꯁꯟꯒꯤ ꯆꯥꯡꯗꯤ ꯌꯥꯝꯅ ꯅꯦꯝꯃꯤ ꯋꯦꯗꯔꯒꯤ ꯆꯥꯡꯗꯤ ꯁꯥꯔꯒꯅ ꯌꯥꯝ ꯁꯥꯏ ꯏꯪꯉꯒꯅ ꯌꯥꯝꯅ ꯏꯪꯏ ꯑꯗꯨꯒ ꯈꯥ ꯚꯥꯔꯠꯀꯤ ꯑꯣꯏꯔꯒꯗꯤ ꯂꯣꯟꯁꯦ ꯇꯥꯃꯤꯜꯒꯨꯝꯕ ꯃꯥꯂꯥꯌꯥꯒꯨꯝꯕ ꯇꯦꯂꯤꯒꯨꯒꯨꯝꯕ ꯂꯣꯜꯂꯤ ꯑꯗꯨꯒ ꯆꯥꯕꯒꯤ ꯃꯇꯥꯡꯁꯤꯗꯤ ꯕ꯭ꯔꯤꯌꯥꯅꯤꯒꯨꯝꯕ ꯐ꯭ꯔꯥꯏ ꯔꯥꯏꯖ ꯀꯨꯝꯕ ꯑꯗꯨꯗꯒꯤꯗꯤ ꯑꯁꯤꯟꯕ ꯑꯥꯆꯥꯔꯒꯨꯝꯕ ꯁꯤꯒꯨꯝꯕꯅ ꯍꯦꯟꯅ ꯄꯥꯝꯅ ꯆꯥꯏ ꯑꯗꯨꯒ ꯗ꯭ꯔꯦꯁꯇꯤ ꯁꯥꯔꯤꯒꯨꯝꯕ ꯂꯨꯡꯒꯤꯒꯨꯝꯕ ꯑꯌꯥꯝꯕ ꯁꯦꯠꯂꯤ ꯑꯗꯨꯒ ꯂꯥꯏꯔꯤꯛ ꯍꯩꯕꯒꯤ ꯆꯥꯡꯗꯤ ꯈꯥ ꯚꯥꯔꯠꯅ ꯍꯦꯜꯂꯤ ꯑꯗꯨꯒ ꯑꯏꯪ ꯑꯁꯥꯒꯤ ꯆꯥꯡꯅ ꯆꯥꯡ ꯑꯃꯗ ꯂꯩ